ꯍꯜꯂꯣ ꯑꯥ

ꯍꯥꯏꯌꯣ ꯍꯥꯏꯌꯣ ꯑꯥ ꯑꯥ ꯍꯥꯏꯌꯣ

ꯑꯥ ꯆꯨꯔꯆꯥꯟꯄꯨꯔꯗ ꯅꯈꯣꯏ ꯄꯤꯛꯀꯅꯤꯛ ꯑꯣꯏꯅ ꯑꯦꯛꯁꯀꯥꯔꯁꯟ ꯑꯣꯏꯅ ꯆꯠꯇꯣꯏꯔꯥ ꯅꯣꯏ ꯃꯤ ꯀꯌꯥꯃꯨꯛꯀꯨꯝꯕ ꯆꯠꯀꯗꯕ ꯃꯤ ꯍꯨꯝꯐꯨꯃꯨꯛ ꯆꯠꯀꯗꯕ ꯑꯥ ꯃꯤ ꯍꯨꯝꯐꯨꯁꯦ ꯑꯗꯨꯗꯤ ꯕꯁ ꯑꯃꯗ ꯕꯁ ꯀꯌꯥꯃꯨꯛ ꯅꯦꯛꯄ ꯇꯥꯔꯤꯕ ꯕꯁ ꯑꯅꯤ ꯑꯗꯨꯗꯤ ꯕꯁ ꯑꯃꯗ ꯃꯤ ꯀꯨꯟꯊ꯭ꯔꯥ ꯀꯨꯟꯊ꯭ꯔꯥꯃꯨꯛꯀꯤ ꯆꯥꯡ ꯑꯣꯏꯅ ꯀꯣ ꯑꯗꯨꯒ ꯕꯁ ꯑꯃ ꯕꯁ ꯑꯅꯤ ꯆꯠꯄ ꯑꯗꯨꯒ ꯅꯣꯏꯒꯤꯁꯦ ꯊꯨꯡꯉꯨꯒꯗꯧꯔꯤꯕ ꯃꯐꯝꯗꯨꯗ ꯑꯩꯈꯣꯏꯒꯤ ꯆꯥꯕ ꯊꯛꯄꯁꯨ ꯇꯧꯔꯨꯗꯣꯏꯔꯥ ꯑꯗꯣ ꯑꯣꯏꯕ ꯇꯥꯔꯗꯤ ꯅꯈꯣꯏ ꯀꯟꯇ꯭ꯔꯤꯕ꯭ꯌꯨꯁꯟꯁꯤ ꯈꯔ ꯆꯥꯎꯅ ꯈꯥꯏꯕ ꯇꯥꯔꯤꯅꯦ ꯍꯥꯏꯔꯤꯁꯤꯅꯗꯦ ꯑꯪ ꯑꯗꯨꯒ ꯑꯩꯈꯣꯏ

ꯑꯥ ꯑꯗꯨꯁꯨ ꯑꯗꯨꯝ ꯍꯥꯏꯔꯛꯀꯦ ꯑꯗꯨꯗꯤ ꯅꯈꯣꯏꯒꯤꯁꯦ ꯑꯥꯗ ꯆꯥꯔꯨꯒꯗꯕ ꯑꯣꯏꯕꯅꯤꯅ ꯑꯥꯗꯒꯤ ꯑꯃꯨꯛ ꯂꯩꯒꯗꯣꯏꯔꯥ ꯅꯠꯇ꯭ꯔꯒꯅ ꯁꯤꯗꯒꯤ ꯑꯗꯨꯝ ꯑꯩꯈꯣꯏ ꯆꯥꯅ ꯊꯛꯅꯅꯕ ꯆꯪꯒꯗꯕ ꯑꯗꯒꯤ ꯃꯥꯒꯤ ꯊꯣꯡ ꯊꯥꯛꯄꯗ ꯆꯪꯒꯗꯕ ꯃꯆꯥꯛ ꯃꯊꯨꯝ ꯑꯃꯗꯤ ꯄꯥꯇ꯭ꯔꯅꯆꯤꯡꯕꯁꯤꯡ ꯂꯣꯏꯅ ꯄꯨꯔꯒ ꯆꯠꯄꯤ ꯑꯣꯏꯒꯗꯣꯏꯔꯥ ꯑꯥꯗꯒꯤ ꯑꯣꯏꯅ ꯂꯩꯔꯒ ꯑꯅ ꯇꯧꯔꯒꯦꯕꯀꯣ ꯑꯗꯨꯒ ꯑꯩꯈꯣꯏꯒꯤꯁꯦ ꯅꯈꯣꯏꯁꯦ ꯁꯥꯇ꯭ꯔꯥ ꯑꯃꯗ ꯂꯨꯄꯥ ꯀꯌꯥ ꯀꯌꯥꯃꯨꯛꯀꯤ ꯆꯥꯡꯗꯤ ꯅꯈꯣꯏ ꯈꯥꯏꯒꯦ ꯈꯜꯂꯤꯕ ꯁꯥꯇ꯭ꯔꯥ ꯑꯃꯗ ꯂꯤꯁꯤꯡ ꯑꯅꯤ ꯑꯅꯤ ꯂꯤꯁꯤꯡ ꯑꯅꯤ ꯑꯅꯤꯁꯤꯗ ꯃꯈꯣꯏꯒꯤ ꯆꯥꯕꯒꯤꯁꯨ ꯌꯥꯎꯔꯒꯀꯣ ꯑꯥ ꯑꯣꯀꯦ ꯌꯥꯝ ꯐꯔꯦ ꯅꯈꯣꯏꯅ ꯈꯜꯂꯤꯗꯣ ꯑꯗꯨꯃꯥꯏꯅ ꯇꯧꯔꯒꯗꯤ ꯑꯗꯨꯝ ꯑꯩꯈꯣꯏ ꯆꯠꯄ ꯌꯥꯒꯅꯤ ꯑꯗꯣ ꯍꯥꯏꯌꯣ ꯍꯥꯏꯌꯣ

ꯑꯩꯈꯣꯏꯅ ꯅꯈꯣꯏꯅ ꯑꯥꯗꯒꯤ ꯂꯩꯕ ꯍꯥꯏꯅ ꯍꯥꯏꯕꯗꯣ ꯃꯗꯨꯒꯤ ꯃꯍꯨꯠꯇ ꯑꯩꯈꯣꯏꯅ ꯕꯁ ꯑꯩꯈꯣꯏꯒꯤ ꯕꯁ ꯀꯩꯅꯣ ꯕꯁ ꯑꯅꯤꯗ ꯆꯠꯂꯕꯅꯤꯅ ꯑꯗꯨꯝ ꯀꯣꯝꯖꯨ ꯀꯣꯝꯃꯗꯕꯅꯤꯅ ꯁꯤꯗꯒꯤ ꯑꯗꯨꯝ ꯑꯩꯈꯣꯏꯅ ꯆꯪꯒꯗꯕ ꯑꯥꯗ ꯊꯣꯡ ꯊꯥꯛꯄꯗ ꯗꯔꯀꯥꯔ ꯂꯩꯔꯨꯒꯗꯕ ꯄꯣꯠ ꯆꯩꯁꯤꯡꯗꯣ ꯑꯗꯨꯃꯛ ꯑꯩꯈꯣꯏꯅ ꯔꯦꯗꯤ ꯇꯧꯔꯒ ꯄꯨꯕ ꯀꯣ ꯑꯗꯨꯒ ꯑꯩꯈꯣꯏꯅ ꯉꯁꯥꯏꯒꯤ ꯆꯠꯀꯗꯧꯔꯤꯕ ꯑꯩꯈꯣꯏꯒꯤ ꯅꯈꯣꯏꯒꯤ ꯁꯥꯇ꯭ꯔꯥꯁꯤꯡꯗꯣ ꯍꯥꯏꯕ ꯇꯥꯔꯦꯅꯦ ꯑꯗꯣ ꯃꯗꯣ ꯑꯩꯈꯣꯏꯅ ꯑꯥꯗ ꯆꯠꯂꯒ ꯆꯥꯕ ꯊꯛꯄꯒꯤ ꯀꯩꯅꯣꯁꯨ ꯇꯧꯔꯨꯒꯗꯕ ꯑꯣꯏꯕꯅꯤꯅ ꯑꯩꯈꯣꯏ ꯈ꯭ꯔ ꯉꯟꯇꯛꯅ ꯆꯠꯄꯒꯤ ꯋꯥꯐꯝ ꯑꯃ ꯅꯣꯏꯅ ꯈꯪꯍꯟꯕ ꯇꯥꯔꯦ ꯁꯤꯗꯒꯤ ꯑꯩꯈꯣꯏꯅ ꯊꯦꯡꯅ ꯄꯨꯡ ꯃꯥꯄꯟ ꯇꯔꯥꯗ ꯆꯠꯂꯒꯗꯤ ꯑꯥꯗ ꯌꯧꯔꯒ ꯑꯃꯨꯛꯀ ꯑꯩꯈꯣꯏꯅ ꯊꯣꯡꯕ ꯊꯥꯛꯄ ꯑꯗꯨꯒ ꯆꯥꯕꯀꯥꯟꯗꯗꯤ ꯑꯗꯨꯝ ꯊꯦꯡꯉꯅꯦꯕ ꯑꯗꯨꯅ ꯑꯩꯈꯣꯏꯅ ꯃꯐꯝꯗꯨꯗ ꯑꯦꯟꯖꯣꯏ ꯇꯧꯕ ꯉꯥꯛꯇꯪ ꯄꯣꯊꯥꯕ ꯈꯣꯠꯄꯒꯤ ꯃꯇꯝꯗꯨꯃꯗꯨ ꯐꯪꯉꯔꯣꯏꯌꯦꯕ ꯑꯗꯨꯅ ꯌꯥꯔꯒꯗꯤ ꯑꯩꯈꯣꯏꯅ ꯌꯥꯔꯒꯗꯤ ꯑꯗꯨꯝ ꯉꯟꯅ ꯑꯌꯨꯛꯀꯤ ꯄꯨꯡ ꯇꯔꯨꯛ ꯁ꯭ꯋꯥꯏꯗꯒꯤ ꯑꯗꯨꯝ ꯏꯁꯇꯥꯔꯠ ꯇꯧꯈꯤꯕ ꯌꯥꯔꯦ ꯑꯗꯨꯒ ꯑꯌꯨꯛꯀꯤ ꯄꯨꯡ ꯇꯔꯨꯛ ꯁ꯭ꯋꯥꯏꯗꯒꯤ ꯏꯁꯇꯥꯔꯠ ꯇꯧꯔꯒꯗꯤ ꯑꯩꯈꯣꯏꯅ ꯃꯐꯝꯗꯨꯗ ꯌꯧꯔꯒ ꯊꯣꯡ ꯊꯥꯛꯄ ꯆꯥꯕ ꯊꯛꯄ ꯇꯧꯕꯗ ꯇꯧꯔꯕ ꯃꯇꯨꯡꯗ ꯑꯃꯨꯛ ꯃꯐꯝꯗꯨꯗ ꯑꯩꯈꯣꯏꯅ ꯑꯇꯩ ꯑꯇꯩ ꯀꯣꯏꯕ ꯌꯥꯕ ꯆꯠꯄ ꯌꯥꯕ ꯃꯐꯝ ꯈꯔꯗꯁꯨ ꯑꯗꯨꯝ ꯑꯩꯈꯣꯏꯅ ꯆꯠꯂꯨꯕ ꯀꯣꯏꯔꯨꯕ ꯌꯥꯕꯒꯤ ꯈꯨꯗꯣꯡꯆꯥꯕꯗꯨꯃ ꯐꯪꯒꯅꯤꯗꯅ ꯑꯥ ꯑꯗꯨꯅ ꯃꯗꯨꯃ ꯅꯪꯅ ꯁꯥꯇ꯭ꯔꯥꯁꯤꯡꯗꯨꯗ ꯈꯪꯍꯟꯕꯤꯕ ꯇꯥꯔꯦ ꯑꯩꯈꯣꯏꯒꯤ ꯆꯠꯀꯗꯧꯔꯤꯁꯦ ꯈꯔ ꯉꯟꯅ ꯆꯠꯇ꯭ꯔꯒꯗꯤ ꯌꯥꯔꯣꯏ ꯍꯥꯏꯕꯗꯨꯃ ꯅꯪꯅ ꯁꯥꯇ꯭ꯔꯥꯁꯤꯡꯗꯨꯗ ꯈꯪꯍꯜꯂꯒꯗꯤ

ꯂꯤꯁꯤꯡ ꯑꯅꯤ ꯑꯅꯤꯁꯤ ꯃꯈꯣꯏ ꯕꯁ ꯑꯃꯒꯤ ꯂꯨꯄꯥ ꯀꯌꯥ ꯀꯌꯥꯃꯨꯛ ꯍꯥꯏ ꯅꯣꯡꯃꯒꯤ ꯑꯣꯏꯅ ꯅꯦꯛꯊꯣꯔꯛꯄꯅꯤꯅ ꯃꯈꯣꯏꯅ ꯀꯌꯥꯃꯨꯛꯀꯨꯝꯕ ꯍꯥꯏꯔꯤꯕ ꯕꯁ ꯑꯃꯒꯤ ꯂꯤꯁꯤꯡ ꯇꯔꯥꯅꯤꯊꯣꯏ ꯑꯣꯏꯔꯗꯤ ꯑꯩꯈꯣꯏꯅ ꯃꯤ ꯍꯨꯝꯐꯨꯗ ꯂꯤꯁꯤꯡ ꯑꯅꯤ ꯑꯣꯏꯔꯗꯤ ꯋꯥꯟ ꯂꯥꯈ ꯇ꯭ꯋꯦꯟꯇꯤ ꯊꯥꯎꯖꯟꯃꯨꯛꯀꯨꯝꯕ ꯇꯥꯕ ꯃꯥꯜꯂꯦꯀꯣ ꯑꯗꯨꯗꯤ ꯃꯈꯣꯏꯒꯤ ꯂꯤꯁꯤꯡ ꯇꯔꯥꯅꯤꯊꯣꯏ ꯇꯔꯥꯅꯤꯊꯣꯏ ꯇ꯭ꯋꯦꯟꯇꯤ ꯐꯣꯔ ꯊꯥꯎꯖꯟ ꯈꯥꯏꯗꯣꯛꯈ꯭ꯔꯒ ꯑꯦꯍ ꯑꯗꯨꯗꯤ ꯅꯣꯏꯅ ꯈꯥꯏꯔꯤꯗꯣ ꯍꯦꯟꯕꯨ ꯍꯦꯟꯃꯟꯕ ꯃꯥꯜꯂꯦ

ꯀꯩꯅꯣ ꯇꯧꯔꯣ ꯇꯨ ꯊꯥꯎꯖꯟ ꯑꯣꯏꯍꯜꯂꯅꯨ ꯋꯥꯟ ꯊꯥꯎꯖꯟꯒꯨꯝꯕꯇꯪ ꯑꯣꯏꯅ ꯈꯥꯏꯕꯗ ꯑꯗꯨꯝ ꯀꯣꯟꯅꯔꯅꯤ ꯋꯥꯟ ꯊꯥꯎꯖꯟ ꯈꯥꯏꯕꯗ ꯑꯩꯈꯣꯏ ꯃꯤ ꯍꯨꯝꯐꯨꯗ ꯑꯩꯈꯣꯏ ꯁꯤꯛꯁꯇꯤ ꯊꯥꯎꯖꯟ ꯇꯥꯏꯌꯦꯕ ꯑꯗꯣ ꯁꯤꯛꯁꯇꯤ ꯊꯥꯎꯖꯟꯗꯨꯗ ꯕꯁ ꯑꯅꯤꯒꯤ ꯇ꯭ꯋꯦꯟꯇꯤ ꯐꯣꯔ ꯊꯥꯎꯖꯟ ꯈꯥꯏꯗꯣꯛꯈ꯭ꯔꯕ ꯃꯇꯨꯡꯗ ꯑꯩꯈꯣꯏꯅ ꯂꯦꯝꯍꯧꯔꯤꯕꯁꯤꯡꯗꯨꯅ ꯑꯃꯨꯛ ꯑꯩꯈꯣꯏꯒꯤ ꯆꯥꯕ ꯊꯛꯄ ꯑꯇꯩ ꯑꯇꯩꯅꯆꯤꯡꯕ ꯑꯗꯨꯝ ꯁꯤꯖꯤꯟꯅꯕꯗ ꯑꯗꯨꯝ ꯊꯣꯏꯗꯣꯛ ꯍꯦꯟꯗꯣꯛꯅ ꯑꯗꯨꯝ ꯑꯩꯈꯣꯏ ꯀꯣꯟꯅꯕꯁꯨ ꯌꯥꯏꯌꯦꯅ ꯈꯜꯂꯦꯕꯀꯣ ꯑꯗꯨꯗꯒꯤ ꯑꯩꯈꯣꯏꯅ ꯈꯔ ꯍꯦꯟꯅ ꯅꯈꯣꯏꯅ ꯍꯦꯟꯅ ꯆꯥꯎꯅ ꯇꯧꯅꯤꯡꯉꯒꯅ ꯑꯩꯈꯣꯏ ꯋꯥꯟ ꯊꯥꯎꯖꯟ ꯐꯥꯏꯕ ꯍꯟꯗ꯭ꯔꯦꯠꯀꯨꯝꯕ ꯈꯥꯏꯒꯦꯁꯨ ꯌꯥꯔꯦ ꯑꯗꯣ ꯇꯨ ꯊꯥꯎꯖꯟꯗꯤ ꯌꯧꯍꯜꯂꯨꯔꯅꯨ ꯑꯪ ꯑꯗꯨꯃ ꯈꯥꯏꯔꯣ ꯑꯗꯨꯒ ꯑꯩꯈꯣꯏ ꯆꯥꯕ ꯊꯛꯄꯗꯨꯃ ꯇꯧꯔꯒ ꯑꯩꯈꯣꯏ ꯉꯟꯅ ꯆꯠꯂꯕ ꯑꯗꯨꯒ ꯃꯐꯝꯗꯨꯗ ꯑꯩꯈꯣꯏꯅ ꯌꯥꯝꯅ ꯆꯨꯔꯥꯆꯥꯟꯄꯨꯔꯁꯤ ꯆꯤꯡꯒꯤ ꯂꯝꯗꯝꯅꯤ ꯑꯗꯨꯅ ꯌꯥꯝꯅ ꯐꯖꯕ ꯃꯐꯝ ꯑꯩꯈꯣꯏ ꯀꯌꯥ ꯂꯩꯒꯅꯦꯕ ꯑꯗꯨꯗ ꯑꯩꯈꯣꯏꯅ ꯌꯦꯡꯕ ꯉꯥꯛꯇꯪ ꯄꯣꯊꯥꯔꯨꯕ ꯑꯗꯨꯝ ꯌꯥꯒꯅꯤ ꯑꯗꯨꯃꯥꯏꯅ ꯇꯧꯔꯁꯤꯅꯦꯀꯣ